ꯄꯥꯎꯒꯤ ꯃꯦꯗꯤꯌꯥꯒꯤ ꯈꯨꯊꯥꯡꯗꯒꯤ ꯑꯩꯉꯣꯟꯗ ꯀꯥꯟꯅꯕꯁꯤ ꯃꯌꯥꯝ ꯐꯪꯉꯤ ꯃꯈꯣꯏꯁꯤꯅ ꯑꯩꯈꯣꯏꯒꯤ ꯁ꯭ꯀꯤꯝꯒꯨꯝꯕ ꯄ꯭ꯔꯣꯒ꯭ꯔꯥꯝꯒꯨꯝꯕ ꯑꯩꯈꯣꯏꯒꯤ ꯂꯣꯟ ꯂꯧꯕꯒꯤ ꯅꯠꯇ꯭ꯔꯒ ꯕꯤꯖꯤꯅꯦꯁꯀꯤ ꯑꯣꯏꯕꯗ ꯑꯩꯈꯣꯏꯒꯤ ꯆꯥꯎ ꯆꯥꯎꯈꯠꯄ ꯌꯥꯅꯕ ꯃꯑꯣꯡꯗ ꯊꯧꯔꯝ ꯀꯌꯥ ꯑꯃ ꯎꯠꯄꯤ ꯍꯥꯏꯇꯥꯔꯦ ꯑꯗꯨ ꯎꯕꯗꯒꯤ ꯑꯩꯉꯣꯟꯗꯁꯨ ꯑꯗꯨꯝ ꯑꯦ ꯌꯥꯔꯅꯤ ꯈꯣꯠꯅꯤ ꯍꯥꯏꯅ ꯇꯥꯟꯅꯔ ꯀꯥꯟꯗ ꯆꯥꯎꯈꯠꯃꯤ ꯆꯥꯎꯈꯠꯄ ꯃꯌꯥꯝ ꯆꯥꯎꯈꯠꯈ꯭ꯔꯦ ꯈꯔ ꯆꯥꯎꯈꯠꯂꯛꯈ꯭ꯔꯦ ꯑꯩꯒꯤ ꯊꯕꯛꯇ ꯈꯔ ꯃꯥꯏ ꯄꯥꯛꯂꯛꯈ꯭ꯔꯦ ꯑꯗꯒꯤ ꯁꯨꯝ ꯂꯥꯏꯔꯤꯛ ꯀꯨꯝꯕ ꯀꯩꯒꯨꯝꯕ ꯑꯣꯏꯅ ꯄꯜꯂꯕꯗ ꯑꯩꯈꯣꯏꯒꯤ ꯔꯤꯁ ꯗꯦꯠ ꯄꯣꯔ ꯗꯦꯠ ꯑꯩꯈꯣꯏ ꯔꯣꯕꯥꯔꯠ ꯀꯤꯌꯣꯁꯥꯀꯤꯒꯤ ꯂꯥꯏꯔꯤꯛ ꯁꯤꯒꯨꯝꯕꯁꯤꯁꯨ ꯌꯥꯝ ꯀꯥꯟꯅꯩ ꯑꯗꯒꯤ ꯈꯕꯔ ꯗꯒꯤ ꯀꯥꯟꯅꯕꯁꯤꯅ ꯀꯃꯥꯏꯅ ꯐꯪꯒꯦ ꯍꯥꯏꯕ ꯃꯇꯝꯗ ꯑꯩꯈꯣꯏꯒꯤ ꯕꯤꯖꯤꯅꯦꯁ ꯁꯦꯛꯁꯟꯗ ꯌꯦꯡꯕ ꯃꯇꯝꯗ ꯃꯈꯣꯏꯅꯁꯨ ꯑꯩꯈꯣꯏꯒꯤ ꯑꯦꯗꯕꯔꯇꯥꯏꯁꯀꯤ ꯇꯥꯏꯄꯇ ꯌꯥꯝꯅ ꯑꯩꯈꯣꯏꯒꯤ ꯕꯦꯡꯇꯒꯤ ꯂꯣꯟꯒꯨꯝꯕ ꯅꯠꯇ꯭ꯔꯒ ꯀꯩꯅꯣꯒ ꯑꯩꯈꯣꯏꯒꯤ ꯂꯧꯃꯤꯁꯤꯡꯒꯤ ꯑꯣꯏꯕ ꯃꯌꯥꯝ ꯑꯃ ꯄꯤꯊꯕꯤꯔꯛꯑꯦ ꯑꯗꯨꯗꯒꯤ ꯀꯥꯟꯅꯕ ꯃꯌꯥꯝ ꯑꯃꯁꯨ ꯐꯪꯖꯈ꯭ꯔꯦ